ꯑꯩꯈꯣꯏꯅ ꯑꯩꯈꯣꯏꯒꯤ ꯇ꯭ꯔꯦꯗꯤꯁꯅꯦꯜ ꯒꯦꯝꯁꯁꯦ ꯑꯩꯈꯣꯏꯅ ꯀꯟꯖꯥꯔꯞ ꯇꯧꯒꯦ ꯍꯥꯏꯕ ꯇꯥꯔꯒꯗꯤ ꯑꯩꯈꯣꯏ ꯒꯦꯝꯁ ꯑꯦꯟ ꯏꯁꯄꯣꯔꯠꯁꯁꯦ ꯆꯍꯤ ꯈꯨꯗꯤꯡꯒꯤ ꯄꯥꯡꯊꯣꯛꯄ ꯗꯔꯀꯥꯔ ꯇꯥꯏ ꯍꯥꯏꯗꯤ ꯑꯩꯈꯣꯏꯅ ꯆꯍꯤ ꯈꯨꯗꯤꯡꯒꯤ ꯑꯩꯈꯣꯏꯒꯤ ꯒꯦꯝꯁ ꯑꯦꯟ ꯏꯁꯄꯣꯔꯠꯁꯁꯦ ꯄꯥꯡꯊꯣꯛꯂꯗꯤ ꯁꯤ ꯏꯁꯄꯣꯔꯠꯁ ꯃꯇꯝꯁꯤꯗ ꯑꯩꯈꯣꯏꯅ ꯑꯩꯈꯣꯏꯒꯤ ꯇ꯭ꯔꯦꯗꯤꯁꯅꯦꯜ ꯒꯦꯝꯁꯁꯦ ꯄꯥꯏꯈꯠꯂꯒ ꯑꯩꯈꯣꯏꯅ ꯂꯥꯛꯂꯤꯕ ꯑꯅꯧꯕ ꯖꯦꯅꯦꯔꯦꯁꯟꯈꯣꯏꯗ ꯍꯥꯏꯔꯗꯤ ꯏꯪꯈꯠꯂꯤꯕ ꯑꯉꯥꯡꯁꯤꯡꯉꯣꯟꯗ ꯑꯩꯈꯣꯏꯒꯤ ꯏꯁꯄꯣꯔꯠꯁꯁꯦ ꯁꯥꯟꯅꯕꯁꯦ ꯌꯥꯎꯍꯜꯂꯒ ꯃꯉꯣꯟꯗ ꯇꯝꯕꯤꯕ ꯇꯥꯛꯄꯤꯕ ꯑꯗꯨꯒ ꯑꯁꯨꯃꯥꯏꯅ ꯇꯧꯋꯦ ꯍꯥꯏꯕꯁꯦ ꯑꯩꯈꯣꯏꯅ ꯈꯪꯍꯟꯕ ꯑꯗꯨꯅ ꯑꯗꯨ ꯅꯠꯇ꯭ꯔꯒ ꯑꯩꯈꯣꯏꯅ ꯑꯩꯈꯣꯏꯒꯤ ꯂꯥꯏꯔꯤꯛꯇꯁꯨ ꯁꯦꯂꯦꯕꯁꯇꯁꯨ ꯑꯩꯈꯣꯏꯒꯤ ꯇ꯭ꯔꯦꯗꯤꯁꯅꯦꯜ ꯒꯦꯝꯒꯤ ꯃꯔꯝꯁꯤꯗ ꯍꯥꯞꯆꯤꯜꯂꯒ ꯑꯉꯥꯡꯈꯣꯏꯅ ꯂꯥꯏꯔꯤꯛ ꯇꯝꯕ ꯃꯇꯝꯗ ꯑꯩꯈꯣꯏꯒꯤ ꯇ꯭ꯔꯦꯗꯤꯁꯅꯦꯜꯒꯤ ꯃꯔꯝꯗꯁꯨ ꯂꯥꯏꯔꯤꯛꯁꯦ ꯇꯝꯕ ꯑꯗꯨꯒ ꯑꯩꯈꯣꯏꯅ ꯍꯥꯟꯅ ꯁꯨꯃꯥꯏꯅ ꯑꯩꯈꯣꯏꯒꯤ ꯆꯠꯅꯕꯤꯁꯤ ꯁꯨꯃꯥꯏꯅ ꯂꯩꯌꯦꯀꯣ ꯑꯗꯨꯒ ꯁꯨꯃꯥꯏꯅ ꯁꯥꯟꯅꯔꯛ ꯁꯨꯃꯥꯏꯅ ꯇꯧꯕꯅꯦ ꯍꯥꯏꯕꯁꯦ ꯑꯩꯈꯣꯏ ꯐꯖꯅ ꯇꯝꯕꯤꯕ ꯇꯥꯛꯄꯤꯕ ꯂꯥꯏꯔꯤꯛꯇꯗꯤ ꯑꯗꯨ ꯑꯣꯏꯔꯗꯤ ꯑꯩꯈꯣꯏꯒꯤ ꯏꯁꯄꯣꯔꯠꯁꯁꯦ ꯑꯩꯈꯣꯏꯒꯤ ꯇ꯭ꯔꯦꯗꯤꯁꯅꯦꯜ ꯒꯦꯝꯁꯁꯤꯡꯁꯦ ꯃꯥꯡꯂꯔꯣꯏ ꯍꯥꯏꯗꯤ ꯑꯩꯈꯣꯏ ꯖꯦꯅꯦꯔꯦꯁꯟ ꯑꯃ ꯍꯧꯈ꯭ꯔꯁꯨ ꯖꯦꯅꯦꯔꯦꯁꯟ ꯂꯥꯛꯄ ꯃꯊꯪꯗꯨꯅ ꯑꯗꯨꯝ ꯃꯊꯪ ꯃꯊꯪ ꯂꯥꯏꯔꯤꯛꯇꯁꯨ ꯌꯥꯎꯈ꯭ꯔꯕꯅꯤꯅ ꯑꯗꯨꯒ ꯑꯩꯈꯣꯏꯅ ꯆꯍꯤ ꯈꯨꯗꯤꯡ ꯐꯪꯁꯟꯁꯦ ꯒꯦꯝꯁꯁꯦ ꯀꯜꯆꯔꯦꯜ ꯏꯁꯄꯣꯔꯠꯁꯀꯨꯝꯕꯁꯦ ꯂꯩꯕꯅꯤꯅ ꯃꯣꯏꯅꯁꯨ ꯇꯞꯅ ꯇꯞꯅ ꯃꯈꯣꯏꯅꯁꯨ ꯑꯗꯨꯒꯤ ꯊ꯭ꯔꯨꯗ ꯈꯪꯉꯒ ꯃꯈꯣꯏꯅꯁꯨ ꯑꯗꯨꯝ ꯐꯣꯂꯣ ꯇꯧꯔꯛꯀꯅꯤ ꯑꯗꯨꯅꯤꯅ ꯑꯩꯒꯤ ꯃꯣꯠꯇꯗꯤ ꯑꯩꯈꯣꯏꯒꯤ ꯇ꯭ꯔꯦꯗꯤꯁꯅꯦꯜ ꯒꯦꯝꯁꯁꯦ ꯀꯔꯝ ꯍꯥꯏꯅ ꯀꯟꯖꯥꯔꯞ ꯇꯧꯁꯤꯔꯥ ꯍꯥꯏꯔꯗꯤ ꯑꯩꯈꯣꯏ ꯏꯁꯄꯣꯔꯠꯁꯁꯦ ꯑꯦꯚ꯭ꯔꯤ ꯏꯌꯥꯔ ꯄꯥꯡꯊꯣꯛꯄ ꯗꯔꯀꯥꯔ ꯇꯥꯏ ꯑꯗꯨꯒ ꯑꯦꯟ ꯁꯤ ꯑꯥꯔ ꯇꯤꯒꯨꯝꯕꯒꯤ ꯂꯥꯏꯔꯤꯛꯇ ꯅꯠꯇ꯭ꯔꯒ ꯑꯩꯈꯣꯏ ꯏꯁꯇꯦꯠꯀꯤ ꯏꯁꯇꯦꯠ ꯂꯦꯚꯦꯜꯒꯤ ꯂꯥꯏꯔꯤꯛꯇꯔꯥ ꯀꯔꯤꯗꯔꯥ ꯑꯩꯈꯣꯏꯒꯤ ꯇ꯭ꯔꯦꯗꯤꯁꯅꯦꯜ ꯒꯦꯝꯁꯁꯦ ꯑꯩꯈꯣꯏ ꯁꯦꯂꯦꯕꯁꯇ ꯍꯥꯞꯆꯤꯟꯕ ꯌꯥꯝꯅ ꯗꯔꯀꯥꯔ ꯇꯥꯏ ꯑꯗꯨꯒ ꯑꯉꯥꯡꯁꯤꯡ ꯁꯥꯠꯇ꯭ꯔꯁꯤꯡꯗ ꯇꯥꯛꯄꯤꯔꯒ ꯇꯝꯕꯤꯔꯒ ꯈꯪꯍꯟꯕ ꯌꯥꯝ ꯗꯔꯀꯥꯔ ꯇꯥꯏ ꯍꯥꯏꯁꯤ ꯑꯩ ꯂꯧꯋꯤ